ꯇꯥꯔꯦ ꯇꯥꯔꯦ ꯁꯤꯗ ꯑꯥ ꯇꯥꯔꯦ ꯍꯜꯂꯣ ꯍꯜꯂꯣ ꯇꯥꯏꯌꯦ ꯆꯥꯛꯀꯧꯕ ꯌꯧꯁꯤꯜꯂꯛꯂꯦ ꯀꯃꯥꯏꯅ ꯇꯧꯁꯦ ꯍꯥꯏꯅꯣ ꯆꯠꯇꯣꯏꯅꯦ ꯑꯩꯁꯨ ꯑꯗꯨꯅ ꯑꯩꯁꯨ ꯆꯥꯛꯀꯧ ꯑꯥ ꯍꯣꯏ ꯎꯝ ꯏꯃꯥ ꯐꯤꯗꯤ ꯑꯩ ꯂꯩꯅꯤꯡꯏꯅꯤ ꯑꯩꯈꯣꯏꯅ ꯅꯍꯥꯟꯋꯥꯏ ꯏꯟꯕꯗꯤ ꯑꯔꯤ ꯑꯔꯤꯕ ꯏꯟꯂꯦ ꯍꯧꯖꯤꯛꯇꯤ ꯐꯤ ꯉꯁꯤ ꯑꯃ ꯊꯣꯛꯑꯦ ꯃꯊꯪ ꯍꯞꯇꯥꯗ ꯑꯃ ꯊꯣꯛꯑꯦ ꯅꯠꯇ꯭ꯔꯥ ꯑꯗꯨꯗꯨꯅ ꯆꯠꯂꯨꯁꯦ

ꯎꯝ

ꯀꯧꯗꯣꯏꯅꯦ ꯏꯆꯥ ꯅꯨꯄꯤꯁꯨ ꯀꯧꯗꯣꯏꯅꯦ ꯑꯗꯒꯤ ꯃꯅꯦꯒꯩꯁꯨ ꯀꯧꯗꯣꯏꯅꯦ ꯑꯗꯨ ꯀꯔꯤ ꯂꯩꯕꯤꯗꯣꯏꯅꯣ ꯈꯪꯗꯤꯌꯦ ꯑꯩꯒꯤ ꯄꯨꯅꯕꯒꯤꯕꯨ ꯍꯣꯠꯅꯒꯗ꯭ꯔꯥ ꯃꯣꯏꯒꯤꯕꯨ ꯂꯩꯅꯕ ꯍꯣꯠꯅꯒꯗ꯭ꯔꯥ ꯄꯩꯁꯥꯁꯨ ꯌꯥꯝ ꯆꯤꯜꯂꯤꯕ ꯑꯧ ꯂꯩꯔꯨꯁꯦ ꯑꯗꯨ ꯏꯆꯥ ꯅꯨꯄꯤꯒꯤ ꯏꯆꯥ ꯅꯨꯄꯤꯒ ꯃꯅꯦꯒꯗꯤ ꯑꯩꯅ ꯃꯨꯒꯥ ꯁꯨꯠꯇꯣ ꯑꯃꯃꯝ ꯂꯩꯕꯤꯔꯦꯕꯀꯣ ꯑꯗꯣ ꯑꯩꯒꯤꯗꯤ ꯂꯧꯔꯨꯗ꯭ꯔꯤꯕ ꯑꯩꯈꯣꯏꯒꯤꯔꯣ ꯕꯦꯕꯤ ꯄꯤꯡꯅꯦ ꯏꯁꯀꯥꯏ ꯕ꯭ꯂꯨꯒ ꯇꯧꯔ ꯀꯥꯟꯗ ꯃꯆꯨ ꯃꯆꯨ ꯃꯥꯟꯅꯗꯕꯤꯗ ꯂꯩꯕꯤꯔꯦ ꯑꯗꯣ

ꯑꯧ ꯑꯗꯨ ꯅꯠꯇ꯭ꯔꯒ ꯑꯥ ꯑꯗꯨ ꯅꯠꯇ꯭ꯔꯒꯁꯨ ꯍꯧꯖꯤꯛ ꯀꯥꯟꯗꯤꯅꯦ ꯑꯩꯈꯣꯏꯒꯤ ꯄꯣꯂꯤꯁꯇꯔ ꯁꯨꯠꯇꯁꯨ ꯌꯥꯝ ꯂꯩꯗꯅ ꯗꯤꯖꯥꯏꯟ ꯗꯤꯖꯥꯏꯟꯁꯦ

ꯗꯕꯜ ꯑꯧ ꯑꯩꯈꯣꯏ ꯑꯗꯥꯏꯗꯔꯣ ꯁꯥꯅꯩꯌꯦ ꯑꯗꯣ ꯃꯃꯟꯗꯣ ꯀꯌꯥ ꯄꯤꯕꯅꯣꯗꯤ ꯈꯪꯗ꯭ꯔꯤꯌꯦ

ꯍꯣꯏ ꯄꯥꯝꯃꯦ ꯌꯥꯟꯕꯗꯣ ꯃꯇꯦꯛꯇꯣ ꯑꯗꯣ ꯑꯉꯥꯡꯗꯗꯤ ꯑꯗꯨ ꯐꯕ ꯋꯥꯅꯦ ꯑꯍꯜ ꯈꯔ ꯁꯦꯅꯤꯌꯥꯔ ꯑꯣꯏꯕꯗꯗꯤ ꯅꯨꯡꯉꯥꯏꯔꯣꯏꯌꯦ ꯍꯣꯏ ꯌꯥꯏꯌꯦ ꯇꯤꯜꯍꯧ ꯈꯣꯛꯄꯤ ꯍꯥꯏꯕ꯭ꯔꯥ ꯀꯩꯅꯣꯝ ꯍꯥꯏꯗꯥꯏ ꯑꯗꯨ ꯃꯆꯨ ꯎꯝ

ꯍꯣꯏ ꯑꯗꯨ ꯅꯪ ꯑꯗꯨ ꯅꯪ ꯆꯥꯕꯒꯤꯅꯦ ꯆꯥꯛꯀꯧꯕꯒꯤ ꯕꯥꯇꯣꯟꯒꯗꯤ ꯆꯠꯂꯨꯔꯕ꯭ꯔꯣ ꯑꯣ ꯑꯩꯈꯣꯏꯗꯤ ꯑꯉꯥꯡ ꯆꯠꯂꯨꯔꯦ ꯑꯗꯣ ꯍꯌꯦꯡ ꯑꯩꯈꯣꯏꯅ ꯂꯩꯔꯤ ꯄꯣꯠꯁꯤꯒ ꯃꯣꯏꯅ ꯑꯃꯨꯛ ꯍꯦꯌꯡ ꯄꯥꯝꯃꯤ ꯄꯥꯝꯗꯦ ꯑꯃꯨꯛ ꯍꯥꯏꯕꯤꯔꯛꯀꯗ꯭ꯔꯥ ꯈꯪꯗꯦꯗ ꯑꯩꯁꯦ

ꯑꯗꯣ ꯀꯩꯅꯣ ꯇꯧꯁꯦ ꯑꯩꯈꯣꯏꯒꯤꯗꯤꯅꯦ ꯑꯦꯟꯁꯥꯡꯁꯨꯅꯦ ꯉꯥ ꯊꯣꯡꯕꯗꯨ ꯆꯥꯁꯤ ꯍꯥꯏꯔꯛꯑꯦ ꯑꯗꯒꯤ ꯌꯦꯟ ꯊꯣꯡꯕꯁꯨ ꯆꯥꯁꯤ ꯍꯥꯏꯔꯛꯑꯦ ꯑꯧ ꯑꯗꯨꯅꯅꯦ ꯑꯩꯈꯣꯏꯗꯤ ꯉꯥ ꯑꯆꯧꯕꯗꯣ ꯀꯦ ꯖꯤ ꯑꯍꯨꯝ ꯃꯔꯤ ꯇꯥꯕꯗꯣ ꯑꯗꯨꯒꯨꯝꯕꯗꯣ ꯁꯤꯡꯗ꯭ꯔꯒꯗꯤ ꯅꯨꯡꯉꯥꯏꯔꯔꯣꯏꯕ ꯑꯗꯣ ꯑꯩꯈꯣꯏ ꯏꯃꯨꯡꯗꯣ ꯌꯥꯝꯕꯅꯤꯅ ꯃꯇꯠ ꯃꯇꯠ ꯊꯣꯡꯕꯗꯤ ꯊꯣꯡꯂꯔꯣꯏꯒꯦ ꯕꯥꯃꯣꯟ ꯑꯃꯗꯀꯣ ꯄꯨꯂꯞ ꯌꯣꯡꯍꯜꯂꯒ ꯄꯨꯂꯞ ꯆꯥꯃꯤꯟꯅꯔꯁꯤꯔꯥꯅ ꯎꯝ

ꯑꯣ ꯌꯥꯏ ꯑꯧ ꯐꯔꯦ ꯐꯔꯦ ꯑꯩꯈꯣꯏ ꯆꯥꯛꯀꯧ ꯃꯌꯥꯒꯤ ꯊꯕꯛ ꯈꯔ ꯊꯕꯛ ꯏꯪꯈꯥꯡ ꯈꯔ ꯆꯤꯟꯕꯅꯤꯅꯅꯦ ꯑꯩꯁꯨ ꯊꯕꯛ ꯏꯪꯈꯥꯡ ꯈꯔ ꯂꯣꯏꯁꯤꯜꯂꯨꯈꯤꯒꯦꯀꯣ ꯅꯪꯁꯨ ꯃꯀꯨꯞ ꯃꯇꯥꯗꯣ ꯈꯔ ꯂꯣꯏꯁꯤꯜꯂꯣ ꯑꯧ ꯍꯥꯏꯅꯔꯁꯦ ꯍꯥꯏꯅꯔꯁꯦ ꯑꯧ ꯊꯝꯃꯦ ꯊꯝꯃꯦ